ꯁꯤꯕꯨ ꯃꯥꯔꯇꯤꯟ ꯒꯔꯃꯥꯔ ꯁ꯭ꯀꯨꯜꯒꯤ ꯄ꯭ꯔꯤꯟꯁꯤꯄꯥꯜ ꯑꯣꯏꯕꯤꯔꯕꯣ ꯑꯣꯖꯥ

ꯑꯩꯁꯤ ꯃꯣꯏꯔꯥꯡꯊꯦꯝ ꯕꯥꯔꯇꯦꯛꯁꯀꯤ ꯄꯦꯔꯦꯟꯁꯅꯦ ꯑꯗꯣ ꯑꯩꯅ ꯍꯟꯗꯛ ꯕꯥꯔꯇꯦꯛꯁ ꯍꯥꯏꯕ ꯕꯥꯔꯇꯦꯛꯁ ꯑꯗꯨ ꯑꯩꯅ ꯍꯟꯗꯛ ꯏꯁꯄꯣꯔꯠ ꯂꯥꯛꯇꯣꯔꯤꯕ ꯏꯁꯄꯣꯠꯁꯤꯒꯤ ꯃꯇꯥꯡꯗ ꯑꯣꯖꯥ ꯍꯣꯏꯗꯩ ꯁꯨꯝ ꯀꯩꯅꯣ ꯈꯔ ꯑꯩꯅ ꯍꯪꯅꯤꯡꯕ ꯑꯉꯥꯡꯒꯤ ꯑꯗꯨ ꯍꯟꯗꯛꯀꯤ ꯏꯁꯄꯣꯠꯁꯤ ꯀꯩꯅꯣ ꯗꯦꯠ ꯀꯌꯥꯗꯩ ꯂꯥꯛꯀꯅꯤ ꯍꯥꯏꯒꯦ ꯑꯥ ꯑ

ꯑꯥ ꯑꯥ ꯑꯥ ꯑꯥ ꯑꯥ ꯑꯣ ꯍꯥꯏꯔꯦ ꯍꯥꯏꯔꯦ ꯑꯗꯣ ꯃꯥꯁꯤ ꯏꯁꯄꯣꯠꯀꯤ ꯌꯥꯝ ꯄꯥꯝꯕ ꯊꯋꯥꯏꯁꯨ ꯌꯥꯎꯕ ꯑꯗꯨꯒꯤ ꯑꯩꯅ ꯁꯨꯝ ꯍꯪꯒꯦꯅ ꯇꯧꯔꯛꯄꯅꯦ ꯑꯗꯣ ꯍꯥꯏꯗꯤ ꯏꯁꯄꯣꯔꯠꯁꯀꯤ ꯏꯚꯦꯟꯁꯦ ꯀꯩꯀꯩ ꯌꯥꯎꯗꯣꯏꯅꯣ ꯑꯥ ꯑꯥ ꯑꯥ

ꯑꯥ ꯍꯣꯏ ꯍꯣꯏ ꯍꯣꯏ ꯍꯥꯏꯕꯤꯌꯣ ꯑꯣꯖꯥ

ꯑꯥ ꯐꯨꯠꯕꯣꯜ ꯑꯥ ꯑꯥ

ꯑꯗꯨ ꯑꯥꯎ ꯑꯩ ꯏꯆꯥꯅꯨꯄꯥꯗꯨ ꯌꯥꯝꯅ ꯐꯨꯠꯕꯣꯜꯗ ꯌꯥꯝ ꯄꯥꯝꯕ ꯑꯣꯏꯕꯒꯤ ꯑꯣ ꯌꯥꯝ ꯅꯨꯡꯉꯥꯏꯔꯦ ꯑꯣꯖꯥ ꯑꯗꯨꯗꯨꯤ ꯑꯃꯨꯛ ꯀꯩꯅꯣ ꯇꯧꯔꯒꯦ ꯊꯝꯖꯔꯒꯦ ꯑꯃꯨꯛ ꯑꯥ